ꯀꯀꯥ ꯑꯩ ꯍꯌꯦꯡꯁꯦ ꯏꯝꯐꯥꯜꯗ ꯂꯥꯛꯇꯕ ꯌꯥꯗ꯭ꯔꯦ ꯑꯗꯣ ꯊꯦꯡꯗꯤ ꯊꯦꯡꯗꯧ ꯃꯥꯜꯂꯦ ꯑꯩꯁꯦ ꯌꯥꯔꯒꯗꯤ ꯕꯁ ꯇꯤꯛꯀꯦꯠꯇꯣ ꯑꯩꯠ ꯄꯤ ꯑꯦꯝꯒꯤ ꯑꯝꯇ ꯌꯦꯡꯕꯤꯌꯣ ꯑꯗꯨꯒ ꯍꯥꯏꯕꯤꯔꯛꯑꯣ ꯑꯝꯇ